ꯎꯝ ꯍꯜꯂꯣ ꯆꯐꯨꯁꯦ ꯃꯣꯏ ꯀꯦ ꯖꯤ ꯀꯦ ꯖꯤꯗ ꯀꯦ ꯖꯤ ꯀꯦ ꯖꯤꯒꯤ ꯃꯈꯥ ꯄꯣꯜꯂꯤ ꯀꯦ ꯖꯤ ꯀꯦ ꯖꯤꯒꯤ ꯃꯉꯥ ꯆꯟꯕ ꯇꯔꯥ ꯆꯟꯕ ꯀꯨꯟ ꯆꯟꯕ ꯑꯗꯨꯝ ꯃꯈꯥ ꯄꯣꯜꯂꯦ ꯃꯃꯜꯁꯤꯗꯤ

ꯀꯦ ꯖꯤ ꯇꯔꯥꯃꯨꯛ ꯆꯟꯕꯁꯤꯅ ꯑꯃꯨꯛ ꯀꯩꯅꯣ ꯂꯥꯛꯑꯅꯤ ꯆꯥꯇ꯭ꯔꯨꯛ ꯆꯥꯇ꯭ꯔꯦꯠꯃꯨꯛ ꯂꯥꯛꯑꯅꯤ ꯑꯗꯨꯒ ꯀꯦ ꯖꯤ ꯃꯉꯥꯒꯨꯝꯕ ꯆꯟꯕꯁꯦ ꯆꯥꯝꯃꯉꯥ ꯆꯥꯝꯃꯔꯤ ꯃꯨꯛ ꯂꯥꯛꯑꯅꯤ ꯑꯣ ꯑꯗꯨꯝ ꯃꯍꯥꯎꯕꯨꯗꯤ ꯑꯗꯨꯝ ꯆꯞ ꯃꯥꯟꯅꯅꯤꯗ ꯑꯗꯨ ꯃꯣꯏ ꯍꯥꯞꯄ ꯆꯟꯕ ꯌꯥꯝꯅ ꯁꯥ ꯑꯆꯧꯕꯗꯤ ꯑꯃꯨꯛ ꯌꯥꯝꯅ ꯊꯣꯡꯕ ꯌꯥꯏꯅ ꯃꯤ ꯃꯌꯥꯝꯒ ꯆꯥꯔꯀꯥꯟꯗ ꯑꯩꯈꯣꯏ ꯐꯦꯃꯂꯤ ꯌꯥꯝ ꯆꯥꯔꯀꯥꯟꯗ ꯊꯣꯡꯕ ꯆꯥ ꯌꯥꯏꯗꯅ ꯌꯥꯝꯅ ꯍꯥꯞꯄꯒ ꯑꯗꯣ ꯑꯗꯨꯝ ꯃꯆꯥꯁꯤꯅ ꯑꯗꯨꯝ ꯑꯩꯈꯣꯏꯒꯤ ꯃꯤ ꯑꯃ ꯑꯅꯤꯇ ꯆꯥꯕꯩꯅꯤꯗ ꯃꯆꯥꯁꯤꯅ ꯑꯃꯨꯛ ꯑꯩꯈꯣꯏ ꯀꯦ ꯖꯤ ꯇꯔꯥꯒꯤꯗꯨꯅ ꯑꯃꯨꯛ ꯀꯩꯅꯣ ꯆꯥ ꯌꯥꯅꯤ ꯃꯤ ꯃꯤ ꯃꯉꯥ ꯃꯨꯛꯇꯤ ꯌꯥꯅꯤ ꯎꯝ ꯌꯥꯅꯤ ꯌꯥꯅꯤ ꯇꯥꯕ ꯍꯥꯏꯁꯦ ꯌꯥꯅꯤ ꯑꯗꯨꯝ ꯆꯇ꯭ꯔꯦꯠ ꯍꯥꯏꯁꯦ ꯑꯗꯨꯝ ꯆꯥꯇ꯭ꯔꯨꯛ ꯑꯗꯨꯋꯥꯏꯗꯨ ꯐꯥꯎꯗꯤ ꯂꯧꯕ ꯌꯥꯅꯤ ꯑꯣ ꯐꯔꯦ ꯐꯔꯦ